ꯑꯣ ꯍꯥꯏꯕꯤꯌꯨ ꯍꯣꯏ ꯃꯥꯅꯦ ꯍꯥꯏꯕꯤꯌꯨ ꯀꯔꯤ ꯂꯝꯗꯒꯤ ꯂꯥꯛꯄꯤꯕꯅꯣ ꯍꯥꯏꯗꯤ ꯍꯥꯟꯅ ꯀꯥꯏ ꯖꯒꯥꯗ ꯂꯩꯔꯝꯕꯅꯣ ꯑꯣ ꯍꯥꯏꯗꯤ ꯏꯁꯥꯁꯤ ꯍꯧꯖꯤꯛ ꯃꯄꯨ ꯃꯁꯨ ꯂꯩꯅꯔꯤꯕ ꯃꯑꯣꯉꯁꯤꯔꯣ ꯃꯁꯨꯒ ꯃꯄꯨꯒ ꯍꯥꯏꯕ ꯑꯣ ꯍꯥꯏꯗꯤ ꯍꯧꯖꯤꯛꯀꯥꯟꯗꯤ ꯑꯗꯨꯝ ꯀꯔꯤꯍꯥꯏꯅꯤ ꯍꯥꯟꯅꯒꯕꯨꯗꯤ ꯃꯌꯥꯝ ꯑꯃ ꯈꯦꯅꯔꯦꯗꯅꯀꯣ ꯑꯗꯣ ꯍꯧꯖꯤꯛꯀꯥꯟ ꯑꯗꯨꯝ ꯍꯥꯏꯕꯗꯤ ꯍꯧꯖꯤꯛꯀꯥꯟꯒꯤ ꯃꯇꯝꯁꯤꯗꯤ ꯍꯥꯏꯕꯗꯤ ꯀꯥ ꯍꯦꯟꯅꯁꯨ ꯍꯥꯏꯕꯗꯤ ꯃꯈꯜ ꯃꯈꯜꯗꯤ ꯃꯧ ꯃꯌꯥꯝ ꯑꯃ ꯇꯤꯜꯂꯕꯅꯤꯅꯅꯦ ꯃꯁꯨꯁꯤꯡꯗꯣ ꯀꯩꯅꯣ ꯃꯗꯨꯁꯤꯡꯗꯣ ꯃꯣꯏꯅ ꯍꯥꯏꯕꯗꯤ ꯃꯣꯏꯅ ꯊꯕꯛ ꯏꯪꯈꯥꯡ ꯀꯩꯀꯥ ꯆꯠꯄꯗ ꯃꯣꯏꯅ ꯑꯣꯜ ꯑꯦꯁ ꯄꯦꯟꯁꯤꯟ ꯀꯩꯅꯣꯗꯁꯨ ꯑꯣꯜ ꯑꯦꯁꯇꯁꯨ ꯃꯌꯥꯝ ꯑꯃ ꯊꯝꯖꯤꯟꯕ ꯌꯥꯎꯋꯦꯕ ꯑꯗꯨꯅ ꯃꯁꯨꯗꯣ ꯑꯗꯨꯃꯥꯏꯅ ꯊꯝꯈꯤꯕ ꯀꯥꯡꯕꯨꯁꯤꯡꯁꯤꯅ ꯃꯁꯨꯒ ꯃꯄꯨꯒꯤ ꯃꯔꯤꯗꯣ ꯑꯗꯨꯝ ꯈꯔꯗꯤ ꯇꯠꯅꯔꯦꯗꯅꯀꯣ ꯑꯗꯨꯕꯨ ꯃꯁꯨꯒ ꯃꯄꯨꯒ ꯍꯥꯏꯕꯗꯤ ꯍꯥꯏꯗꯤ ꯃꯃꯥ ꯃꯆꯥꯒ ꯃꯄꯥꯒ ꯅꯨꯡꯁꯤꯅꯕꯗꯨꯗꯩꯗꯤ ꯃꯁꯨꯗꯨꯅ ꯍꯦꯟꯅ ꯅꯨꯡꯁꯤꯅꯕꯗꯨꯅ ꯍꯦꯟꯅ ꯀ꯭ꯂꯣꯁ ꯑꯣꯏꯕꯅꯦꯕ ꯑꯗꯨꯅ ꯑꯗꯨꯝ ꯀꯩꯅꯣ ꯇꯧꯔꯦ ꯑꯗꯨꯒ ꯑꯗꯨꯝ ꯑꯗꯨ ꯅꯠꯇꯕ ꯑꯇꯣꯞꯄ ꯂꯩꯕ ꯀꯥꯡꯕꯨꯁꯤꯡꯁꯦ ꯑꯗꯨꯝ ꯍꯥꯟꯅꯒꯤ ꯊꯥꯏꯅꯒꯤ ꯃꯃꯥꯡꯉꯩꯒꯗꯤ ꯑꯗꯨꯝ ꯈꯦꯅꯔꯦ ꯍꯥꯏꯗꯤ ꯅꯨꯡꯁꯤꯅꯕ ꯈꯣꯠꯄ ꯍꯧꯖꯤꯛꯅ ꯑꯃꯨꯛ ꯀꯌꯥ ꯍꯥꯏꯕꯗꯤ ꯐꯣꯟꯗ ꯑꯌꯥꯝꯕꯗꯨꯝ ꯆꯠꯈ꯭ꯔꯦꯗꯅ ꯑꯉꯥꯡꯁꯤꯡꯁꯦ ꯑꯗꯨꯅ ꯀꯩꯅꯣ ꯇꯧꯈ꯭ꯔꯦ ꯑꯗꯨꯕꯨ ꯑꯗꯨꯝ ꯈꯔ ꯑꯃꯗꯤ ꯑꯉꯥꯡ ꯑꯃꯗꯤ ꯈꯔ ꯑꯃꯗꯤ ꯋꯥꯛꯀꯤꯡ ꯉꯥꯏꯍꯥꯛ ꯆꯠꯃꯤꯟꯅꯕ ꯍꯥꯏꯗꯤ ꯑꯉꯥꯡꯁꯤꯡꯅ ꯌꯨꯝꯗ ꯍꯥꯏꯗꯤ ꯁ꯭ꯀꯨꯜ ꯆꯠꯄ ꯀꯔꯤ ꯇꯧꯕ ꯐꯣꯟ ꯅꯨꯡ ꯃꯦꯠꯂꯁꯨ ꯃꯄꯨꯁꯤꯡꯗꯨꯅ ꯑꯗꯨꯝ ꯄꯨꯊꯣꯛꯄꯤꯔꯒ ꯍꯥꯏꯕꯗꯤ ꯃꯃꯥ ꯃꯄꯥꯅ ꯍꯥꯏꯕ ꯏꯟꯗ꯭ꯔꯁꯨ ꯃꯄꯨꯁꯤꯡꯗꯨꯅ ꯍꯥꯏꯔꯒ ꯊꯦꯝꯃꯒ ꯌꯥꯝ ꯅꯨꯡꯁꯤꯅꯅ ꯑꯗꯨꯝ ꯂꯩꯕ ꯖꯒꯥꯁꯨ ꯑꯗꯨꯝ ꯌꯥꯎꯏ ꯃꯈꯜ ꯃꯈꯜꯅꯤꯗ ꯆꯥꯖꯗ꯭ꯔꯤꯌꯦ ꯁꯣꯝꯗꯤ ꯆꯥꯕꯤꯔꯕꯣ ꯑꯣ ꯅꯨꯃꯤꯠ ꯀꯌꯥꯅꯤꯒꯤ ꯖꯔꯅꯤ ꯑꯣꯏꯗꯣꯏꯅꯣ ꯂꯥꯛꯏ ꯎꯝ ꯎꯝ ꯍꯣꯏ ꯍꯣꯏ ꯑꯗꯨꯗꯤ ꯌꯥꯝ ꯐꯔꯦ ꯍꯣꯏ ꯍꯣꯏ